ꯑꯩꯈꯣꯏꯒꯤ ꯏꯔꯣꯜ ꯑꯁꯤ ꯑꯈꯪ ꯑꯍꯩꯁꯤꯡꯅ ꯏꯅꯥꯛ ꯈꯨꯟꯕ ꯂꯣꯟꯅꯤ ꯍꯥꯏꯅꯩ ꯃꯌꯦꯛꯁꯨ ꯃꯁꯥꯒꯤ ꯂꯩꯖꯩ ꯑꯩꯈꯣꯏꯒꯤ ꯂꯝꯁꯤꯡ ꯑꯁꯤꯒꯤ ꯃꯃꯤꯡ ꯊꯣꯟꯕꯒꯤ ꯃꯇꯥꯡꯗ ꯍꯧꯔꯛꯐꯝ ꯋꯥꯔꯤ ꯋꯥꯈꯣꯡ ꯌꯥꯝꯅ ꯂꯩ ꯍꯥꯏꯅꯁꯨ ꯍꯥꯏꯅꯩ ꯃꯗꯨꯕꯨ ꯂꯝꯃꯤꯠꯂꯣꯟ ꯀꯧꯏ ꯈꯨꯗꯝ ꯑꯣꯏꯅ ꯍꯥꯏꯔꯕꯗ ꯃꯅꯤꯄꯨꯔꯒꯤ ꯀꯣꯅꯨꯡꯅꯤ ꯍꯥꯏꯅꯔꯤꯕ ꯏꯝꯐꯥꯜ ꯍꯥꯏꯕ ꯋꯥꯍꯩꯁꯤꯃꯛ ꯌꯨꯝ ꯃꯤ ꯃꯌꯥꯝ ꯑꯃ ꯐꯥꯟꯇꯧꯅ ꯇꯥꯏ ꯍꯥꯏꯕꯒꯤꯗꯃꯛ ꯌꯨꯝꯐꯥꯟꯗꯒꯤ ꯂꯣꯟ ꯊꯩꯔꯛꯇꯨꯅ ꯏꯝꯐꯥꯜ ꯍꯥꯏꯅꯈꯤꯕꯅꯤ ꯇꯥꯖꯩ ꯑꯍꯜ ꯍꯥꯏꯕ ꯋꯥꯍꯩꯁꯤꯃꯛ ꯍꯛꯆꯥꯡꯒꯤ ꯀꯌꯥꯠ ꯃꯊꯧꯁꯤꯡ ꯆꯍꯤ ꯌꯥꯝꯁꯤꯜꯂꯛꯄꯗꯒꯤ ꯃꯊꯧ ꯍꯜꯂꯛꯂꯦ ꯍꯥꯏꯕꯒꯤ ꯆꯍꯤ ꯌꯥꯝꯂꯕꯁꯤꯡꯕꯨ ꯑꯍꯜ ꯀꯧꯅꯔꯤꯕꯅꯤ ꯑꯗꯨꯅ ꯑꯩꯈꯣꯏꯒꯤ ꯋꯥꯡꯉꯨ ꯂꯣꯟ ꯍꯥꯏꯕꯗꯤ ꯐꯦꯂꯣꯁꯣꯐꯤ ꯂꯣꯟꯒꯤ ꯃꯇꯥꯡꯗ ꯋꯥꯠꯇꯅ ꯂꯩ ꯈꯨꯟ ꯑꯅꯧꯕꯕꯨ ꯈꯨꯟꯅꯧ ꯈꯨꯗꯝ ꯑꯣꯏꯅ ꯍꯥꯏꯔꯕꯗ ꯀꯛꯆꯤꯡ ꯈꯨꯅꯧ ꯑꯩꯈꯣꯏ ꯑꯩꯈꯣꯏꯒꯤ ꯏꯔꯣꯜꯒꯤ ꯏꯌꯦꯛꯃꯛꯁꯨ ꯍꯛꯆꯥꯡꯒꯤ ꯀꯌꯥꯠꯇꯒꯤ ꯃꯃꯤꯡ ꯂꯧꯔꯒ ꯅꯠꯇ꯭ꯔꯒ ꯃꯥꯟꯅꯅ ꯊꯣꯜꯂꯝꯃꯤ ꯀꯣꯛ ꯁꯝ ꯂꯥꯏ ꯃꯤꯠ ꯍꯥꯏꯅꯔꯤꯕꯁꯤꯅꯤ